ꯑꯣ ꯁꯤ ꯁꯉꯥꯏ ꯁꯉꯥꯏ ꯐꯦꯁꯇꯤꯚꯦꯜꯒꯤ ꯑꯣꯏꯕꯤꯔꯕ꯭ꯔꯥ ꯁꯤꯕꯣ ꯑꯣ ꯑꯩꯁꯤ ꯑꯥꯎꯠ ꯑꯣꯐ ꯏꯁꯇꯦꯠꯇꯒꯤ ꯀꯩꯅꯣ ꯁꯉꯥꯏ ꯐꯦꯁꯇꯤꯚꯦꯜꯗꯣ ꯌꯥꯎꯕ ꯂꯥꯛꯆꯕꯅꯦ ꯑꯗꯣ ꯍꯧꯖꯤꯛ ꯑꯦꯌꯥꯔꯄꯣꯔꯠꯇ ꯂꯩꯔꯦ ꯑꯗꯣ ꯁꯉꯥꯏ ꯐꯦꯁꯇꯤꯚꯦꯜꯒꯤꯁꯤ ꯀꯥꯏꯋꯥꯏ ꯀꯩ ꯀꯃꯥꯏꯅ ꯇꯩꯒꯦ ꯈꯪꯅꯤꯡꯗꯅ ꯁꯨꯝ ꯐꯣꯟ ꯇꯧꯔꯛꯄꯅꯦ ꯑꯣ ꯑꯗꯨ ꯁꯉꯥꯏ ꯐꯦꯁꯇꯤꯚꯦꯜꯁꯤ ꯑꯩ ꯍꯧꯖꯤꯛ ꯍꯧꯖꯤꯛ ꯀꯩꯅꯣꯗ ꯑꯦꯌꯥꯔꯄꯣꯔꯠꯇ ꯂꯩ ꯍꯥꯏꯕꯅꯤꯅ ꯅꯈꯣꯏꯒꯤ ꯂꯧꯕ ꯂꯥꯛꯄꯒꯤ ꯈꯨꯗꯣꯡ ꯆꯥꯕ ꯂꯩꯔꯒꯗꯤ ꯂꯥꯛꯄꯤꯕꯅ ꯐꯒꯅꯤ ꯑꯗꯣ ꯌꯥꯝ ꯅꯨꯡꯉꯥꯏꯖꯔꯦ ꯂꯥꯛꯄꯤꯒꯗꯕ ꯑꯣꯏꯔꯒꯗꯤ ꯑꯗꯣ ꯂꯥꯛꯄꯤꯕꯒꯤ ꯆꯥꯔꯖ ꯀꯨꯝꯕ ꯀꯩꯒꯨꯝꯕ ꯂꯧꯕꯒꯗꯕ ꯂꯩꯕ꯭ꯔꯥ ꯀꯩ ꯀꯩ ꯂꯩꯒꯦ ꯑꯣ ꯑꯣ ꯕꯨꯛ ꯇꯧ ꯕꯨꯛ ꯇꯧꯕꯗꯤ ꯂꯩꯖꯗ꯭ꯔꯤ ꯑꯗꯣ ꯕꯨꯛ ꯇꯧꯅꯉꯥꯏꯁꯨ ꯑꯗꯨꯝ ꯁꯣꯝꯅ ꯑꯗꯨꯝ ꯁꯤꯟꯕꯤꯔꯣ ꯑꯗꯒꯤ ꯊꯤꯟꯗꯣꯛ ꯊꯤꯟꯖꯤꯟꯒꯤ ꯆꯥꯔꯖꯇꯨꯁꯨ ꯑꯩꯈꯣꯏꯅ ꯑꯗꯨꯝ ꯃꯌꯥꯝ ꯆꯠꯅꯔꯤꯕꯗꯨꯗ ꯑꯗꯨꯝ ꯇꯧꯖꯒꯦ ꯑꯗꯨꯒ ꯑꯩꯈꯣꯏ ꯈꯪꯕꯗꯤ ꯂꯩꯖꯗꯦ ꯑꯗꯣ ꯍꯥꯏꯐꯦꯠ ꯍꯥꯏꯕꯤꯌꯣ ꯑꯩ ꯈꯪꯖꯒꯦ

ꯍꯣꯏ ꯍꯣꯏ ꯑꯩ ꯉꯥꯏꯔꯒ ꯂꯩꯖꯔꯝꯃꯒꯦ ꯌꯥꯝ ꯅꯨꯡꯉꯥꯏꯖꯔꯦ